ꯎꯝ ꯍꯣꯏ ꯑꯩꯈꯣꯏ ꯈꯨꯡꯒꯪꯗ ꯍꯥꯟꯅ ꯃꯄꯥꯟꯗ ꯈꯣꯡ ꯍꯥꯝꯕꯁꯦ ꯑꯗꯨꯝ ꯇꯧꯅꯔꯝꯃꯦ ꯍꯥꯟꯅꯗꯤ ꯍꯥꯟꯅ ꯐꯖꯅ ꯃꯇꯤꯛ ꯀꯥꯏꯅ ꯂꯩꯇ꯭ꯔꯤꯉꯩꯗ ꯍꯧꯖꯤꯛꯇꯤ ꯁꯔꯀꯥꯔꯅ ꯐꯖꯅ ꯁꯦꯝꯒꯠꯂꯝꯅꯤꯅ ꯍꯧꯖꯤꯛꯄꯨꯗꯤ ꯃꯔꯥꯡ ꯀꯥꯏꯅ ꯂꯩꯔꯦ ꯑꯗꯨ ꯍꯥꯟꯅ ꯂꯩꯇ꯭ꯔꯤꯉꯩ ꯀꯥꯟꯗ ꯇꯧꯅꯔꯝꯃꯦ ꯑꯗꯨ ꯍꯧꯖꯤꯛꯇꯤ ꯇꯧꯗꯕꯗꯤ ꯅꯠꯇꯦ ꯈꯔꯗꯤ ꯇꯧꯅꯔꯤ ꯑꯗꯨꯕꯨ ꯃꯄꯥꯟꯗ ꯈꯣꯡ ꯍꯥꯝꯕ ꯍꯥꯏꯕꯁꯦ ꯁꯝꯅ ꯍꯥꯏꯔꯕꯗ ꯃꯁꯤ ꯃꯍꯤꯛ ꯃꯇꯥꯏ ꯀꯌꯥ ꯑꯃ ꯄꯛꯂꯛꯅꯤꯡꯉꯥꯏ ꯗꯔꯀꯥꯔ ꯑꯣꯏ ꯑꯗꯨꯗꯁꯨ ꯅꯠꯇꯦ ꯃꯁꯤꯗ ꯂꯤꯟ ꯀꯥꯡꯅ ꯆꯤꯛꯇꯨꯅꯁꯨ ꯀꯌꯥ ꯑꯃ ꯑꯅꯥ ꯑꯌꯦꯛ ꯈꯪꯗ ꯑꯁꯤ ꯑꯅꯥ ꯌꯥꯎꯕꯁꯨ ꯇꯝꯕ ꯉꯝꯕ ꯅꯠꯇꯦ ꯑꯗꯨꯅ ꯃꯄꯥꯟꯗ ꯈꯣꯡ ꯍꯥꯝꯕ ꯍꯥꯏꯕꯁꯤ ꯈꯨꯗꯣꯡꯆꯥꯕ ꯅꯠꯇꯦ ꯑꯗꯨꯅ ꯌꯥꯔꯤꯕꯃꯈꯩ ꯁꯔꯀꯥꯔꯒꯤ ꯃꯇꯦꯡ ꯂꯧꯗꯨꯅ ꯑꯣꯏꯔꯁꯨ ꯏꯁꯥ ꯏꯁꯥꯅ ꯃꯅꯨꯡꯗ ꯁꯦꯝꯖꯤꯟꯗꯨꯅ ꯃꯅꯨꯡꯗ ꯇꯧꯅꯅꯕ ꯈꯪꯍꯟꯖꯔꯤ